ꯑꯩꯅ ꯈ꯭ꯋꯥꯏꯗꯒꯤ ꯄꯥꯝꯅ ꯆꯥꯕ ꯆꯤꯡꯖꯥꯛꯇꯤ ꯕꯤꯔꯌꯥꯅꯤꯅꯤ ꯕꯤꯔꯌꯥꯅꯤ ꯑꯁꯤ ꯑꯩꯅ ꯂꯦ ꯖꯔꯥ ꯍꯥꯏꯔꯤꯕ ꯐꯥꯁ ꯐꯨꯠ ꯑꯗꯨꯗ ꯆꯥꯒꯦ ꯍꯥꯏꯅ ꯈꯜꯂꯤ ꯑꯩ ꯑꯃꯨꯛꯇꯗꯤ ꯆꯠꯇ꯭ꯔꯤ ꯑꯗꯨꯕꯨ ꯑꯃꯨꯛꯇꯪ ꯆꯠꯂꯒ ꯆꯥꯒꯦ ꯍꯥꯏꯕ ꯑꯁꯥꯗꯤ ꯇꯧꯋꯦ ꯃꯔꯝꯗꯤ ꯂꯦ ꯖꯔꯥꯒꯤ ꯕꯤꯔꯌꯥꯅꯤ ꯑꯁꯤ ꯃꯤꯄꯨꯝ ꯈꯨꯗꯤꯡꯃꯛꯅ ꯍꯥꯎꯋꯦ ꯍꯥꯏꯅꯁꯨ ꯍꯥꯏ ꯑꯗꯨꯕꯨ ꯑꯩ ꯅꯣꯡꯃꯗꯤ ꯆꯠꯂꯒ ꯆꯥꯒꯅꯤ